ꯍꯂꯣ ꯁꯤꯕꯨ ꯕꯕꯜꯁ ꯑꯣꯏꯕꯤꯔꯕꯣ ꯑꯩꯁꯦ ꯗꯦꯠ ꯁꯚꯦꯟꯒꯤ ꯄꯨꯡ ꯑꯅꯤ ꯑꯗꯨꯋꯥꯏꯗ ꯇꯦꯕꯜ ꯑꯃ ꯔꯤꯖꯔꯞ ꯇꯧꯅꯤꯡꯕꯒꯤ ꯐꯣꯟ ꯇꯧꯖꯔꯛꯄꯅꯦ ꯑꯗꯣ ꯄꯨꯡ ꯀꯌꯥ ꯑꯗꯨꯋꯥꯏꯗꯒꯤ ꯍꯥꯡꯕꯤꯒꯦ ꯑꯗꯨꯒ ꯀꯌꯥꯗ ꯂꯣꯟꯒꯦꯁꯨ ꯈꯪꯅꯤꯡꯉꯦ ꯑꯗꯨꯒ ꯄꯥꯔꯀꯤꯡꯁꯦ ꯑꯗꯨꯝ ꯃꯔꯥꯡ ꯀꯥꯏꯅ ꯃꯐꯝ ꯆꯥꯅ ꯂꯩꯕꯤꯕ꯭ꯔꯥꯁꯨ ꯈꯪꯖꯅꯤꯡꯉꯦ ꯑꯗꯨꯒꯤ ꯇꯧꯖꯔꯛꯄꯅꯦ